ꯑꯩ ꯃꯣꯏꯔꯥꯡꯊꯦꯝ ꯕꯣꯏꯅꯥꯎ ꯀꯛꯆꯤꯡ ꯀꯛꯆꯤꯡ ꯆꯨꯝꯅꯥꯝꯗꯒꯤꯅꯤ ꯑꯗꯨꯝ ꯉꯔꯥꯡ ꯉꯁꯤ ꯍꯣꯇꯦꯜ ꯄꯥꯛꯋꯦꯗ ꯄꯥꯛꯋꯦ ꯅꯠꯇ꯭ꯔꯥ ꯄꯥꯛꯋꯦꯗ ꯉꯔꯥꯡ ꯑꯩꯒꯤ ꯏꯆꯥ ꯅꯨꯄꯥꯒꯤ ꯕꯥꯔꯗꯦꯒꯤ ꯕꯥꯔꯗꯦꯒꯤ ꯀꯦꯛꯀꯤ ꯑꯣꯗꯔ ꯇꯧꯔꯝꯕ ꯑꯗꯨ ꯍꯧꯖꯤꯛ ꯍꯧꯖꯤꯛ ꯑꯩ ꯃꯐꯝ ꯑꯃꯗ ꯀꯛꯆꯤꯡꯒꯤ ꯅ꯭ꯌꯨ ꯁꯦꯀꯨꯌꯔ ꯍꯣꯁꯄꯤꯇꯥꯜꯗ ꯆꯠꯂꯦ ꯑꯗꯨꯗ ꯀꯦꯛ ꯑꯗꯨ ꯍꯧꯖꯤꯛꯀꯤ ꯀꯛꯆꯤꯡꯒꯤ ꯅ꯭ꯌꯨ ꯁꯦꯀꯨꯌꯔ ꯍꯣꯁꯄꯤꯇꯥꯜꯗ ꯊꯤꯟꯕꯤꯔꯛꯄ ꯌꯥꯒꯗ꯭ꯔꯥ ꯌꯥꯔꯒꯗꯤ ꯀꯛꯆꯤꯡꯒꯤ ꯅ꯭ꯌꯨ ꯁꯦꯀꯨꯌꯔ ꯍꯣꯁꯄꯤꯇꯥꯜꯗ ꯑꯩꯈꯣꯏ ꯐꯦꯃꯤꯂꯤ ꯄꯨꯟꯅ ꯆꯠꯂꯦ ꯁꯤꯗꯩꯁꯤꯗ ꯀꯦꯛ ꯑꯗꯨ ꯊꯤꯟꯕꯤꯔꯛꯑꯣ ꯄꯥꯛꯋꯦ